ꯍꯥꯏ ꯅꯨꯡꯉꯥꯏꯔꯤꯕꯣ ꯋꯥꯛꯀꯤꯡ ꯆꯠꯄꯁꯦ ꯅꯨꯡꯉꯥꯏꯇ꯭ꯔꯥ ꯑꯗꯣ

ꯑꯗꯨꯝ ꯅꯨꯡꯉꯥꯏꯔꯤꯌꯦ ꯑꯗꯣ ꯅꯪ ꯅꯨꯡꯇꯤꯒꯤ ꯆꯠꯄ꯭ꯔꯣ ꯀ꯭ꯃꯥꯏ ꯇꯧꯔꯤꯅꯣ

ꯑꯩꯗꯤ ꯅꯨꯡꯇꯤꯒꯤ ꯆꯠꯄꯩꯔꯥ ꯀꯩꯅꯣ ꯅꯨꯡꯇꯤꯒꯤ ꯑꯗꯨꯝ ꯆꯠꯃꯟꯗꯅ ꯌꯥꯡ ꯑꯗꯨꯝ ꯀꯪ ꯂꯩꯔꯦ ꯁꯨꯡꯅꯣꯏ ꯅꯣꯏꯔꯛꯇꯦ ꯑꯗꯨꯝ ꯆꯠꯂꯦ ꯑꯩꯗꯤ ꯑꯗꯨꯝ ꯑꯌꯨꯛ ꯄꯨꯡ ꯃꯔꯤ ꯁ꯭ꯋꯥꯏꯗ ꯍꯧꯒꯠꯂꯒ ꯑꯗꯨꯝ ꯆꯠꯂꯦ ꯑꯉꯥꯡꯒꯩꯒ ꯑꯗꯨꯝ ꯂꯥꯛꯑꯣ ꯅꯪꯁꯨ ꯊꯦꯡꯅꯁꯦ ꯑꯥ ꯎꯝ ꯉꯟꯅ ꯉꯟꯅ ꯂꯥꯛꯑꯣ ꯆꯤꯡꯗꯗꯤ ꯉꯜꯂꯤꯘꯩ ꯐꯩ ꯂꯩꯆꯤꯜꯒ ꯊꯥꯔꯒ ꯅꯨꯡꯉꯥꯏ

ꯑꯩ ꯍꯧꯗꯣꯔꯛꯎꯔꯣ ꯐꯣꯟ ꯅꯝꯕꯔ ꯄꯤꯔꯝꯃꯣ ꯐꯣꯟ ꯅꯝꯕꯔ ꯅꯪꯒꯤ ꯂꯩꯔꯝꯕꯗꯨꯁꯨ ꯃꯥꯡꯒ꯭ꯔꯦ ꯍꯣꯏ ꯕ꯭ꯔꯦꯛꯐꯥꯁꯇꯤ ꯇꯧꯔꯛꯑꯕꯣ ꯍꯝ ꯍꯣꯏ ꯇꯧꯃꯤꯟꯅꯔꯁꯦ ꯊꯣꯛꯈꯤꯕꯗ

ꯑꯩ ꯂꯥꯛꯄꯗꯕꯨꯗꯨ ꯇꯧꯔꯛꯑꯝꯅꯦ ꯌꯨꯝꯗꯒꯤ ꯑꯃꯨꯛ ꯊꯣꯛꯈꯤꯕꯗ ꯅꯪꯒ ꯑꯃꯨꯛ ꯇꯧꯃꯤꯟꯅꯔꯁꯦ ꯎꯝ ꯀꯩ ꯀꯩ ꯍꯣꯠꯅꯔꯤꯒꯦ ꯀꯃꯥꯏ ꯇꯧꯔꯤꯒꯦ ꯎꯝ ꯑꯩꯗꯤ ꯀꯩꯁꯨ ꯇꯧꯗꯦ ꯁꯨꯃꯥꯏꯅ ꯑꯗꯨꯝ ꯋꯥꯛꯀꯤꯡ ꯈꯔ ꯆꯠ ꯈꯔ ꯀꯣꯏ ꯁꯨꯃꯥꯏꯅ ꯇꯧ ꯂꯩꯔꯦ ꯅꯣꯏꯗꯤ ꯌꯥꯝ ꯐꯩ ꯑꯦꯝ ꯌꯨ ꯗꯒ ꯇꯧꯗꯅ ꯅꯨꯡꯉꯥꯏꯇꯦꯗ ꯅꯨꯡꯉꯥꯏꯕ ꯀꯧꯗꯦ ꯁꯤꯗꯤ ꯎꯝ ꯑꯩꯁꯨ ꯇꯝꯅꯤꯡꯉꯦ ꯀꯔꯝ ꯀꯥꯟꯗꯒꯤ ꯑꯦꯗꯃꯤꯁꯟ ꯀꯩꯀꯥ ꯇꯧꯅꯗꯣꯏꯅꯣ ꯎꯝ ꯅꯪ ꯅꯪ ꯍꯣꯏ ꯅꯨꯡꯗꯥꯡ ꯋꯥꯏꯔꯝꯒꯗꯤ ꯆꯠꯇꯕ꯭ꯔꯣ ꯋꯥꯛꯀꯤꯡ

ꯎꯝ ꯑꯦꯝ ꯌꯨ ꯗ ꯆꯠꯄꯗꯤ ꯋꯥꯛꯀꯤꯡꯁꯦ ꯅꯨꯡꯗꯥꯡ ꯋꯥꯏꯔꯝ ꯎꯝ ꯑꯦꯝ ꯌꯨ ꯗꯗꯤ ꯅꯨꯡꯇꯤꯒꯤ ꯀ꯭ꯂꯥꯁ ꯀꯩꯀꯥ ꯆꯠꯂꯤꯕ꯭ꯔꯣ

ꯍꯣꯏ ꯍꯣꯏ ꯐꯣꯟ ꯅꯝꯕꯔ ꯄꯤꯔꯝꯕ ꯀꯥꯎꯅꯤꯀꯣ ꯍꯣꯏ ꯍꯣꯏ